ꯍꯂꯣ ꯀꯅꯥ ꯑꯥ ꯃꯥꯅꯦ ꯃꯥꯅꯦ ꯀꯔꯤ ꯍꯧꯖꯤꯛꯁꯦ ꯍꯧꯖꯤꯛ ꯃꯤ ꯌꯥꯝꯅ ꯁꯦꯠꯅꯔꯤꯕ ꯃꯤ ꯃꯤ ꯌꯥꯝꯅ ꯑꯣꯠ ꯕꯦꯒꯤ ꯖꯤꯟꯁꯀꯨꯝꯕ ꯀꯥꯔꯒꯣ ꯁꯤꯛꯁ ꯄꯣꯀꯦꯠꯀꯨꯝꯕꯗꯣ ꯍꯥꯏꯗꯤ ꯍꯧꯖꯤꯛ ꯏꯟꯁꯇꯥꯒ꯭ꯔꯥꯝꯗ ꯅꯪꯅ ꯊꯦꯡꯅꯕꯗꯣ ꯑꯅꯝꯕ ꯂꯩꯗ ꯑꯗꯣ ꯖꯤꯟꯁꯇ ꯄꯦꯔꯦꯂꯦꯜ ꯕ꯭ꯂꯦꯛ ꯑꯕ ꯉꯥꯏꯈꯨꯋꯣ ꯑꯩ ꯑꯉꯥꯡ ꯑꯝꯗ ꯍꯪꯉꯛꯀꯦꯀꯣ ꯅꯥꯎ ꯀꯩꯅꯣꯗꯣ ꯑꯝꯇ ꯌꯦꯡꯉꯛꯑꯣ ꯖꯤꯟꯁꯇ ꯕ꯭ꯂꯦꯛꯇ ꯄꯦꯔꯦꯂꯦꯜꯗꯣ ꯉꯥꯏꯈꯣ ꯉꯥꯇꯪ ꯉꯥꯏꯕꯤꯌꯨꯀꯣ ꯑꯣ ꯑꯥ ꯑꯣ ꯂꯩ ꯍꯥꯏꯌꯦ ꯃꯥꯏꯗꯣ ꯄ꯭ꯔꯥꯏꯁꯦ ꯌꯦꯡꯉꯛꯀꯦꯀꯣ ꯄ꯭ꯔꯥꯏꯁꯁꯦ ꯋꯥꯟ ꯄꯣꯏꯟ ꯇꯨ ꯀꯦ ꯑꯗꯨꯃꯥꯏꯅ ꯂꯩꯌꯦ ꯑꯥ ꯑꯗꯨ ꯋꯦꯁ ꯋꯦꯁꯁꯦ ꯊꯥꯔꯇꯤ ꯐꯣꯔ ꯂꯩꯌꯦ ꯀ꯭ꯋꯥꯂꯤꯇꯤꯁꯦ ꯗꯦꯛꯀꯤꯁꯅꯦꯕꯀꯣ ꯗꯦꯛꯀꯤꯁꯀꯤ ꯕ꯭ꯔꯦꯟꯅꯦ ꯑꯗꯨꯗ ꯕ꯭ꯔꯗꯔꯅ ꯄꯥꯝꯕꯤꯗ꯭ꯔꯒꯗꯤ ꯑꯇꯩꯁꯨ ꯂꯩ ꯑꯥ ꯄ꯭ꯔꯥꯏꯁꯁꯤꯒꯤ ꯃꯇꯨꯡꯏꯟꯅꯗꯤ ꯀ꯭ꯋꯥꯂꯤꯇꯤꯁꯦ ꯃꯦꯗꯤꯌꯝꯗ ꯂꯥꯛꯑꯅꯦꯕꯀꯣ ꯑꯗꯣ ꯕ꯭ꯔꯗꯔꯅ ꯄꯥꯝꯕꯤꯔꯒꯗꯤ ꯄ꯭ꯔꯤ ꯕꯨꯀꯤꯡꯁꯦ ꯌꯥꯏ ꯌꯥꯏ ꯍꯣꯏ ꯍꯣꯏ ꯌꯥꯏ ꯌꯥꯏ ꯁꯥꯔꯠꯁꯦ ꯀꯔꯤ ꯍꯥꯏꯅꯤ ꯄꯣꯂꯣ ꯁꯥꯔꯠꯇꯣ ꯑꯗꯨꯝꯕꯁꯨ ꯂꯩ ꯑꯗꯨꯒ ꯇꯤ ꯁꯔꯠꯁꯨ ꯂꯩ ꯕ꯭ꯔꯗꯔꯅ ꯀꯔꯝꯕ ꯄꯥꯝꯕꯤꯔꯤꯅꯣ ꯑꯩꯁꯦ ꯍꯥꯏꯕꯝ ꯈꯪꯗ꯭ꯔꯦꯅꯦ ꯌꯥꯝꯃꯟꯗꯅ ꯍꯥꯞ ꯁꯥꯔꯠ ꯂꯩ ꯄ꯭ꯔꯥꯁꯁꯦ ꯁꯤꯛꯁ ꯍꯟꯗ꯭ꯔꯦꯗꯀꯤ ꯃꯅꯨꯡ ꯂꯥꯛꯑꯅꯤꯀꯣ ꯕ꯭ꯔꯗꯔꯅ ꯍꯥꯟꯅ ꯍꯥꯏꯕꯤꯔꯛꯑꯝꯅꯤꯅ ꯕ꯭ꯔꯗꯔꯒꯤꯗꯤ ꯐꯥꯏꯚ ꯍꯟꯗ꯭ꯔꯦꯗꯃꯨꯛ ꯁꯥꯕꯤꯔꯒꯦ ꯑꯥ ꯑꯥ ꯂꯩꯌꯦ ꯂꯩ ꯑꯥ ꯆꯦꯜꯂꯦ ꯑꯗꯨꯃꯥꯏꯅ ꯗꯤꯂꯤꯕꯔꯤ ꯆꯥꯔꯖꯁꯦ ꯂꯥꯞꯄꯤꯒꯩꯗꯤ ꯄꯩꯁꯥꯁꯦ ꯍꯦꯟꯀꯠꯂꯦꯕꯀꯣ ꯕ꯭ꯔꯗꯔ ꯍꯣꯏꯁꯦ ꯀꯥꯡꯄꯣꯛꯄꯤꯗꯒꯤ ꯅꯠꯇ꯭ꯔꯣ ꯑꯗꯨꯗꯤ ꯕ꯭ꯔꯗꯔ ꯍꯣꯏꯒꯤꯁꯦ ꯑꯗꯨꯝ ꯂꯨꯄꯥ ꯆꯥꯝꯃꯒꯤ ꯑꯗꯨꯃꯥꯏꯅ ꯂꯩꯔꯅꯤꯀꯣ ꯑꯥ ꯍꯥ ꯑꯗꯨꯗꯣ ꯕ꯭ꯔꯗꯔ ꯍꯧꯖꯤꯛꯕꯨꯛꯒꯤꯗꯤ ꯂꯩꯇ꯭ꯔꯤꯕꯀꯣ ꯑꯩꯅ ꯀꯩꯅꯣ ꯀꯛꯇꯤ ꯀꯛꯈꯤꯕꯅꯦ ꯑꯩꯈꯣꯏꯁꯨ ꯑꯩꯈꯣꯏꯁꯨ ꯄꯣꯠ ꯀꯛꯑꯦꯕꯀꯣ ꯍꯥꯏꯗꯤ ꯃꯤ ꯄꯥꯝꯅꯕꯗꯨ ꯍꯦꯜꯂꯛꯄꯅꯤꯅ ꯑꯗꯣ ꯕ꯭ꯔꯗꯔꯅ ꯈꯔ ꯉꯥꯏꯕꯤꯔꯒꯗꯤ ꯑꯩꯈꯣꯏꯁꯨ ꯑꯗꯨꯗꯨ ꯑꯗꯨ ꯄꯣꯠꯇꯣ ꯂꯥꯛꯀꯅꯤꯕ ꯑꯗꯣ ꯈꯔ ꯂꯩꯔ ꯂꯩꯒꯦꯗꯤ ꯌꯥꯏ ꯍꯧꯖꯤꯛꯀꯤ ꯑꯣꯏꯅ ꯑꯇꯩ ꯀꯔꯤ ꯀꯔꯤ ꯍꯣꯏ ꯍꯣꯏ ꯍꯣꯏ ꯍꯣꯏ ꯕ꯭ꯔꯗꯔ ꯑꯗꯨ ꯀꯩꯅꯣ ꯃꯦꯁꯦꯖ ꯑꯣꯏꯅ ꯊꯥꯕꯤꯔꯛꯎꯀꯣ ꯑꯗꯨꯅ ꯍꯣꯏ ꯍꯣꯏ ꯊꯝꯖꯔꯒꯦ ꯊꯝꯖꯔꯒꯦ